ꯑꯩꯅ ꯃꯃꯥꯡꯗ ꯑꯣꯔꯗꯔ ꯇꯧꯈꯤꯕ ꯄ꯭ꯔꯗꯛ ꯑꯗꯨ ꯀ꯭ꯋꯥꯂꯤꯇꯤ ꯌꯥꯝ ꯐꯠꯇꯦ ꯃꯃꯜꯒ ꯌꯥꯝ ꯆꯟꯅꯗꯦ ꯌꯥꯝꯅꯁꯨ ꯇꯥꯡꯉꯦ ꯁꯤꯖꯤꯟꯅꯕꯗꯁꯨ ꯈꯨꯗꯣꯡ ꯆꯥꯗꯕ ꯌꯥꯝ ꯐꯪꯉꯦ ꯃꯁꯤꯒꯤ ꯄ꯭ꯔꯗꯛ ꯑꯁꯤ ꯑꯣꯔꯗꯔ ꯇꯧꯕꯗꯁꯨ ꯃꯇꯝ ꯌꯥꯝ ꯆꯪꯈꯤ ꯑꯩꯅ ꯗꯔꯀꯥꯔ ꯑꯣꯏꯕ ꯃꯇꯝꯗꯁꯨ ꯅꯪꯈꯤꯗ꯭ꯔꯦ